ꯑꯩꯈꯣꯏ ꯁꯤꯗꯗꯤ ꯂꯥꯏꯅꯤꯡꯒꯤ ꯂꯨꯆꯤꯡꯕ ꯃꯛꯇꯤ ꯂꯩꯇꯦ ꯑꯗꯨꯕꯨ ꯔꯤꯒꯨꯂꯔ ꯇꯧꯅꯕ ꯑꯊꯣꯔꯤꯇꯤꯁꯤꯡꯗꯗꯤ ꯁꯅꯥꯃꯍꯤ ꯑꯩꯈꯣꯏ ꯇꯦꯝꯄꯜ ꯕꯣꯔꯗ ꯑꯗꯩ ꯃꯧꯔꯨꯕꯤꯒꯤ ꯂꯨꯞ ꯑꯗꯩ ꯏꯁꯀꯣꯟ ꯑꯗꯩ ꯈ꯭ꯔꯤꯁꯇꯤꯌꯥꯟꯒꯤ ꯑꯣꯏꯅ ꯕꯥꯞꯇꯤꯁ ꯑꯗꯩ ꯀꯦꯊꯣꯂꯤꯛꯅ ꯆꯤꯡꯕꯁꯤꯡꯒꯤ ꯑꯗꯨꯝ ꯂꯨꯞ ꯈꯔ ꯑꯗꯨꯝ ꯂꯩ ꯑꯗꯩ ꯃꯈꯣꯏꯗꯒꯤ ꯍꯥꯏꯔꯤꯕꯁꯤꯡ ꯑꯁꯤꯗꯤ ꯑꯗꯨꯝ ꯂꯝ ꯇꯥꯛꯄꯤꯅꯕ ꯑꯗꯨꯝ ꯋꯥꯠꯇꯅ ꯂꯩ ꯍꯥꯏꯗꯤ ꯑꯩꯈꯣꯏ ꯁꯅꯥꯃꯍꯤꯒꯤ ꯑꯣꯏꯔꯒꯅꯁꯨ ꯑꯩꯈꯣꯏ ꯑꯃꯥꯏꯕ ꯑꯃꯥꯏꯕꯤ ꯑꯗꯒꯤ ꯏꯁꯀꯣꯟꯒꯤꯁꯨ ꯑꯗꯨꯝ ꯃꯣꯏꯒꯤ ꯏꯁꯀꯣꯟꯒꯤ ꯂꯥꯏꯒꯤ ꯊꯕꯛ ꯊꯧꯔꯝ ꯇꯧꯔꯤꯕ ꯀꯥꯡꯕꯨ ꯃꯈꯩꯁꯤꯡ ꯑꯗꯒꯤ ꯈ꯭ꯔꯤꯁꯇꯤꯌꯥꯟꯒꯤꯅ ꯃꯣꯏꯒꯤ ꯄꯥꯁꯇꯔ ꯑꯗꯩ ꯃꯣꯏ ꯍꯥꯏꯗꯤ ꯀꯦꯊꯣꯂꯤꯛꯀꯤ ꯑꯣꯏꯒꯤꯕꯁꯨ ꯃꯣꯏ ꯐꯥꯗꯔꯒꯨꯝꯕ ꯁꯤꯒꯨꯝꯕ ꯑꯗꯩ ꯃꯧꯔꯨꯕꯤꯒꯤ ꯃꯈꯩꯁꯤꯡꯁꯨ ꯃꯣꯏ ꯂꯥꯏꯒꯤ ꯊꯕꯛ ꯊꯧꯔꯝ ꯑꯁꯤꯒꯨꯝꯕ ꯃꯈꯩꯁꯤꯡꯗꯨꯁꯨ ꯑꯗꯨꯝꯅ ꯂꯩ ꯍꯥꯏꯇꯥꯔꯦ